ꯀꯛꯆꯤꯡ ꯖꯤꯂꯥꯒꯤ ꯍꯛꯁꯦꯜꯒꯤ ꯆꯦꯛꯁꯤꯟ ꯊꯧꯔꯥꯡ ꯍꯥꯏꯔꯒꯗꯤ ꯃꯁꯤ ꯃꯁꯤꯗ ꯑꯐꯕꯁꯨ ꯂꯩ ꯑꯗꯣ ꯇꯧꯕꯗꯗꯤ ꯐꯠꯇꯕꯁꯨ ꯑꯗꯨꯃꯛ ꯊꯦꯡꯅꯔꯤ ꯑꯐꯕꯗ ꯍꯥꯟꯅ ꯍꯥꯏꯌꯣ ꯍꯥꯏꯔꯒꯗꯤ ꯑꯩꯈꯣꯏ ꯑꯁꯥꯒꯤ ꯃꯌꯥꯝ ꯆꯦꯟꯕꯤ ꯈꯣꯠꯄꯤꯗꯨꯅ ꯑꯩꯒꯤ ꯑꯕꯣꯛꯇꯨ ꯐꯥꯎꯕ ꯇꯤꯕꯤ ꯅꯥꯔꯝꯕꯗꯒꯤ ꯆꯍꯤ ꯃꯧꯗ꯭ꯔꯥꯒ ꯅꯤꯊꯣꯏ ꯁꯨꯕ ꯃꯇꯝꯗ ꯃꯍꯥꯛ ꯇꯤꯕꯤꯒꯤ ꯀꯩꯅꯣꯗ ꯃꯈꯣꯏꯅ ꯂꯥꯏꯌꯦꯡꯕꯤꯗꯅ ꯍꯥꯏꯗꯤ ꯇꯧꯕꯤꯗꯅ ꯍꯣꯠꯅꯕꯤꯗꯅ ꯃꯥ ꯇꯤꯕꯤꯗꯒꯤ ꯀꯟꯕ ꯉꯝꯃꯤ ꯍꯧꯖꯤꯛ ꯃꯥ ꯆꯍꯤ ꯃꯧꯗ꯭ꯔꯥꯒ ꯇꯔꯦꯠ ꯁꯨꯔꯦ ꯑꯗꯨꯃꯛ ꯌꯥꯝꯅ ꯍꯛꯆꯥꯡ ꯐꯅ ꯂꯩꯔꯤ ꯌꯥꯝꯅ ꯅꯨꯡꯉꯥꯏꯖꯩ ꯑꯗꯣ ꯑꯗꯨꯕꯨ ꯑꯩꯈꯣꯏꯒꯤ ꯌꯥꯝꯅ ꯅꯨꯡꯉꯥꯏꯇꯕ ꯑꯃꯗꯤ ꯑꯩꯈꯣꯏ ꯀꯛꯆꯤꯡ ꯖꯤꯂꯥꯒꯤ ꯑꯣꯄꯦꯔꯦꯁꯟ ꯊꯤꯑꯦꯇꯔꯒꯤ ꯐꯦꯁꯤꯂꯤꯇꯤꯁ ꯍꯥꯏꯕꯗꯤ ꯃꯁꯤꯒꯤ ꯄꯥꯝꯕꯩ ꯂꯩꯇꯦ ꯈꯨꯠꯁꯨ ꯈꯨꯠꯂꯥꯏ ꯌꯥꯝꯅ ꯋꯥꯠꯂꯤ ꯗꯣꯛꯇꯔ ꯃꯇꯤꯛ ꯆꯥꯕ ꯃꯁꯤꯒꯤ ꯏꯁꯄꯦꯁꯤꯑꯦꯜꯂꯤꯁ ꯑꯣꯏꯕ ꯃꯥꯒꯤ ꯍꯤꯔꯝꯗꯨꯗ ꯃꯗꯨ ꯋꯥꯠꯂꯤ ꯃꯗꯨꯒ ꯅꯔꯁꯅ ꯆꯤꯡꯕ ꯃꯌꯥꯝ ꯑꯃ ꯑꯩꯈꯣꯏꯒꯤ ꯏꯟꯐ꯭ꯔꯥ ꯏꯁꯇ꯭ꯔꯛꯆꯔ ꯋꯥꯠꯂꯤ ꯃꯐꯝꯗꯤ ꯌꯥꯝꯅ ꯆꯥꯎꯅ ꯂꯩ ꯐꯃꯝꯗꯤ ꯂꯩ ꯇꯧꯕꯗꯕꯨ ꯑꯩꯈꯣꯏꯒꯤ ꯃꯁꯤꯅ ꯑꯋꯥꯠꯄꯒꯤ ꯑꯋꯥꯠꯄ ꯉꯥꯛꯇ ꯑꯣꯏ ꯑꯗꯨꯅ ꯑꯩꯈꯣꯏ ꯑꯌꯥꯝꯕꯗ ꯍꯥꯏꯗꯤ ꯄ꯭ꯔꯥꯏꯚꯦꯠ ꯍꯣꯁꯄꯤꯇꯥꯜꯗ ꯑꯔꯥꯞꯄꯗ ꯏꯝꯐꯥꯜꯗ ꯆꯠꯇꯨꯅ ꯒꯨꯍꯥꯇꯤꯗ ꯗꯦꯂꯤꯗ ꯃꯌꯥꯝ ꯄꯨꯅꯩ ꯑꯗꯨ ꯃꯁꯤ ꯀꯅꯥꯒꯨꯝꯕ ꯈꯔ ꯈꯛꯀꯤꯗ ꯑꯣꯏ ꯃꯌꯥꯝ ꯄ꯭ꯔꯖꯥꯒꯤꯗꯤ ꯌꯥꯝꯅ ꯋꯥꯠꯂꯤ ꯍꯧꯖꯤꯛ ꯐꯥꯎꯕꯗꯤ ꯃꯁꯤ ꯌꯥꯔꯒꯗꯤ ꯑꯩꯈꯣꯏ ꯍꯧꯖꯤꯛ ꯍꯧꯖꯤꯛ ꯂꯩꯔꯤꯕ ꯑꯅꯧꯕ ꯄꯥꯝꯕꯩ ꯃꯌꯥꯝ ꯑꯃ ꯑꯩꯈꯣꯏꯒꯤ ꯃꯦꯗꯤꯀꯦꯜ ꯁꯥꯏꯟꯁ ꯇ ꯆꯪꯗꯕ ꯌꯥꯕ ꯑꯩꯈꯣꯏ ꯇꯦꯛꯅꯣꯂꯣꯖꯤꯉꯩꯁꯤ ꯌꯥꯔꯒꯗꯤ ꯑꯩꯈꯣꯏꯒꯤ ꯒꯣꯚꯔꯟꯃꯦꯟ ꯍꯣꯁꯄꯤꯇꯥꯜꯁꯤꯡꯁꯤꯗ ꯃꯁꯤ ꯑꯊꯨꯕ ꯃꯇꯝꯗ ꯄꯨꯔꯛꯍꯟꯅꯤꯡꯉꯤ ꯃꯁꯤ ꯃꯁꯤꯒꯤ ꯑꯩ ꯏꯁꯥꯃꯛꯁꯨ ꯌꯥꯎꯅ ꯑꯗꯨꯃꯛ ꯃꯌꯥꯝꯒꯤ ꯆꯦꯟꯕꯗ ꯑꯗꯨꯝ ꯁꯔꯨꯛ ꯌꯥꯖꯒꯦ